ꯍꯜꯂꯣ ꯎꯝ ꯑꯥ ꯁꯨꯝ ꯇꯧꯕꯅꯦ ꯄꯣꯠꯁꯦ ꯌꯣꯟꯅꯕ ꯂꯩꯒꯗ꯭ꯔꯥ ꯅꯠꯇ꯭ꯔꯒꯅ ꯌꯨꯝꯒꯤ ꯑꯣꯏꯒꯗ꯭ꯔꯥ ꯍꯥꯏꯗꯤ ꯄꯣꯠꯁꯦ ꯃꯌꯥꯝ ꯂꯩꯒꯗ꯭ꯔꯥ ꯅꯠꯇ꯭ꯔꯒ ꯈꯤꯇ ꯂꯩꯒꯗꯧꯁꯤ ꯎꯝ ꯑꯣ ꯑꯗꯣ ꯍꯣꯏ ꯆꯨꯝꯃꯦ ꯑꯗꯣ ꯑꯩꯁꯨ ꯃꯤ ꯈꯨꯠꯊꯥꯡ ꯑꯃ ꯂꯧꯔꯛꯄꯅꯦꯕꯀꯣ ꯄꯣꯠꯁꯦ ꯑꯗꯨꯅ ꯑꯩꯅꯁꯨ ꯃꯣꯏꯅ ꯄꯤꯔꯛꯄ ꯃꯣꯏꯅ ꯑꯩꯉꯣꯟꯗ ꯄꯤꯔꯛꯄ ꯃꯃꯟꯗꯨꯗꯤ ꯑꯩꯅꯗꯤ ꯅꯪꯉꯣꯟꯗ ꯄꯤꯕ ꯉꯝꯃꯣꯏ ꯑꯗꯣ ꯑꯗꯨꯗꯒꯤ ꯈꯔ ꯍꯥꯞꯇꯣꯛ ꯍꯥꯞꯆꯤꯟ ꯇꯧꯔꯒ ꯂꯧꯕꯗꯤ ꯌꯥꯅꯤ ꯁꯤꯗ ꯉꯥꯡꯅꯕ ꯌꯥꯗꯣꯏ ꯑꯣꯏ ꯇꯥꯔꯒꯗꯤ ꯑꯩ ꯑꯗꯨꯝ ꯍꯥꯏꯔꯛꯀꯦ ꯃꯃꯟꯁꯤꯡꯁꯦ ꯑꯥ ꯑꯥ ꯑꯥ ꯑꯥ ꯑꯥ ꯍꯣꯏ ꯇꯁꯦꯡꯅ ꯍꯥꯏꯔꯒꯗꯤ ꯑꯩꯅ ꯌꯣꯟꯒꯗꯧꯔꯤꯕ ꯃꯃꯟꯁꯦ ꯑꯩꯒꯤ ꯑꯩꯅ ꯍꯧꯖꯤꯛꯀꯤ ꯑꯩꯅ ꯂꯧꯔꯤꯕ ꯃꯐꯝꯗꯨ ꯑꯩꯅ ꯂꯧꯕ ꯆꯠꯂꯤꯅꯤ ꯑꯗꯨꯒ ꯂꯥꯛꯏꯅꯦꯕꯀꯣ ꯂꯥꯛꯑꯀꯥꯟꯁꯤꯗ ꯑꯩꯅ ꯑꯁꯤꯗ ꯀꯣꯕꯤꯁꯦ ꯀꯣꯕꯤ ꯑꯃꯗ ꯐꯥꯝꯗꯒꯤ ꯂꯨꯄꯥ ꯇꯔꯦꯠ ꯆꯤꯡꯉꯛꯏꯀꯣ ꯑꯩꯅ ꯍꯧꯖꯤꯛ ꯁꯤꯗ ꯑꯩꯅ ꯍꯥꯏꯗꯤ ꯀꯛꯆꯤꯡ ꯕꯖꯥꯔ ꯌꯧꯈꯩ ꯂꯥꯛꯑꯦ ꯑꯗꯨꯒ ꯄꯣꯠꯁꯤ ꯌꯣꯟꯗꯣꯏꯅꯦꯕ ꯌꯣꯟꯗꯧꯅꯤꯅ ꯑꯩꯅ ꯑꯥꯗ ꯇꯔꯦꯠ ꯆꯤꯡꯉꯦ ꯂꯥꯛꯑꯒꯁꯨ ꯑꯩꯅ ꯀꯛꯆꯤꯡ ꯕꯖꯥꯔ ꯇꯥꯟꯅ ꯄꯨꯔꯛꯑꯒ ꯑꯩ ꯄꯣꯠꯇꯨ ꯂꯨꯄꯥ ꯇꯔꯦꯠꯇꯗꯤ ꯌꯣꯜꯂꯣꯏꯗꯅ ꯑꯩ ꯂꯨꯄꯥ ꯑꯩꯒꯤ ꯚꯔꯥ ꯑꯃ ꯑꯗꯒꯤ ꯑꯩꯒꯤ ꯈꯤꯖꯤꯛ ꯑꯩꯒꯤ ꯌꯨꯝꯒꯤ ꯑꯣꯏꯔꯣ ꯑꯩ ꯀꯥꯟꯅꯅꯕ ꯈꯔ ꯑꯃꯒ ꯍꯥꯞꯄꯒ ꯑꯩ ꯄꯣꯠꯁꯤ ꯊꯥꯖꯗꯣꯏꯅꯤ ꯑꯗꯨ ꯑꯩꯅ ꯁꯤꯗ ꯃꯌꯥꯝ ꯆꯥꯕꯒꯤ ꯂꯩꯕ ꯂꯥꯛꯄꯁꯤꯗ ꯀꯣꯕꯤ ꯑꯃꯗ ꯑꯩꯅ ꯂꯨꯄꯥ ꯇꯔꯥꯅꯤꯊꯣꯏꯗꯩꯅ ꯇꯔꯥꯃꯉꯥꯕꯨꯛ ꯌꯣꯜꯂꯦꯕ ꯑꯗꯨ ꯍꯣꯜꯁꯦꯜ ꯑꯣꯏꯅ ꯄꯨꯂꯞ ꯄꯨꯟꯅ ꯂꯧꯒꯦ ꯌꯣꯟꯕꯒꯤ ꯂꯧꯕꯅꯦꯅ ꯍꯥꯏ ꯇꯥꯔꯒꯗꯤ ꯑꯩꯅ ꯁꯤꯒꯤ ꯃꯃꯟꯁꯤ ꯑꯩ ꯂꯨꯄꯥ ꯇꯔꯥꯗꯒꯤꯅ ꯇꯔꯥ ꯃꯥꯊꯣꯏꯕꯨꯛꯇ ꯑꯩ ꯊꯥꯕ ꯉꯝꯒꯅꯤ ꯍꯥꯏꯖꯔꯤ ꯑꯗꯨꯒ ꯀꯣꯕꯤꯁꯦ ꯑꯗꯨꯒ ꯑꯥꯜꯂꯨꯁꯤꯗꯤ ꯀꯨꯟꯃꯉꯥ ꯑꯥꯜꯂꯨꯅ ꯀꯨꯟꯃꯉꯥꯒꯤ ꯆꯥꯡꯁꯤꯗ ꯑꯩ ꯊꯥꯕ ꯉꯝꯒꯅꯤ ꯑ ꯁꯣꯝ ꯀꯔꯤ ꯃꯣꯠ ꯂꯩ ꯑꯥ ꯑꯥ ꯀꯦ ꯖꯤꯗ ꯀꯨꯟꯃꯉꯥ ꯊꯥꯖꯩ ꯑꯩꯁꯦ ꯀꯣꯕꯤꯁꯦ ꯀꯣꯕꯤ ꯀꯣꯕꯤ ꯐꯨꯟ ꯂꯩꯔꯦ ꯀꯣꯕꯤ ꯂꯩꯒ ꯄꯨꯔꯛꯏ ꯑꯗꯒꯤ ꯕ꯭ꯔꯣꯀꯂꯤꯒꯨꯝꯕꯁꯨ ꯌꯥꯎꯋꯤ ꯑꯗꯨꯝ ꯃꯈꯟ ꯃꯈꯟꯅꯤ ꯑꯗꯨ ꯃꯃꯟꯗꯤ ꯉꯁꯥꯏ ꯀꯣꯕꯤ ꯐꯨꯜꯒꯤꯅꯦ ꯑꯩꯅ ꯍꯥꯏꯒꯤꯕꯗꯣ ꯑꯗꯨ ꯀꯣꯕꯤ ꯀꯣꯕꯤ ꯂꯩꯁꯤꯅ ꯑꯃꯨꯛ ꯈꯔ ꯃꯃꯟ ꯍꯦꯜꯂꯤ ꯀꯦ ꯖꯤꯗ ꯌꯥꯡꯈꯩ ꯄꯤ ꯃꯥꯅ ꯀꯦ ꯖꯤꯗ ꯑꯣꯏꯅ ꯆꯠꯂꯤ ꯃꯥꯅ ꯕ꯭ꯔꯣꯀꯣꯂꯤꯁꯨ ꯑꯗꯨꯝ ꯃꯥꯅꯩ ꯑꯥ ꯍꯣꯏ ꯍꯣꯏ ꯍꯣꯏ ꯍꯣꯏ ꯐꯔꯦ ꯐꯔꯦ ꯍꯣꯏ ꯍꯣꯏ ꯍꯣꯏ ꯌꯥꯝ ꯅꯨꯡꯉꯥꯏꯖꯔꯦ ꯊꯝꯃꯦ ꯑꯩ ꯊꯝꯃꯒꯦ ꯊꯝꯃꯒꯦ